ꯍꯦꯜꯂꯣ ꯃꯥꯅꯦ ꯃꯥꯅꯦ

ꯃꯃꯜꯂꯣ ꯂꯤꯁꯤꯡ ꯑꯃ ꯂꯤꯁꯤꯡ ꯑꯃ ꯆꯥꯝꯃꯉꯥꯒꯨꯝꯕ ꯂꯤꯁꯤꯡ ꯑꯍꯨꯝꯒꯤ ꯑꯗꯨꯝ ꯂꯩ ꯅꯪ ꯑꯄꯥꯝꯕ ꯑꯄꯥꯝꯕ ꯗꯤꯁꯀꯥꯎꯟ ꯂꯩꯌꯦ ꯃꯥꯏ ꯐꯤ ꯐꯤꯒꯤ ꯂꯩꯌꯦ ꯍꯟꯗꯛ ꯁꯦꯞꯇꯦꯝꯚꯔ ꯑꯥ ꯈꯔ ꯐꯕꯗꯤ ꯂꯤꯁꯤꯡ ꯑꯍꯨꯝ ꯃꯔꯤ ꯌꯧꯋꯦ

ꯅꯪꯅ ꯑꯄꯥꯝꯕꯅꯤ ꯑꯣꯔꯗꯔ ꯇꯧꯕꯁꯨ ꯌꯥꯏ ꯅꯪꯅ ꯂꯥꯛꯑꯒ ꯂꯧꯕꯁꯨ ꯌꯥꯏ

ꯑꯥ ꯅꯪ ꯇꯥꯎ ꯍꯥꯏꯔꯁꯨ ꯑꯗꯨꯝ ꯇꯥꯅꯤ ꯑꯩꯈꯣꯏꯅ

ꯍꯣꯏ ꯍꯣꯏ ꯍꯣꯏ